ꯅꯧꯔꯤꯕ ꯏꯔꯣꯏꯕ ꯃꯤꯑꯣꯏꯁꯤꯡꯅ ꯑꯌꯥꯝꯅ ꯃꯇꯝꯗ ꯇꯧꯕ ꯑꯁꯣꯏꯕ ꯈꯔ ꯍꯥꯏꯔꯒꯗꯤ ꯃꯈꯣꯏꯗ ꯑꯗꯨꯝ ꯃꯇꯝ ꯍꯦꯟꯅ ꯁꯥꯡꯅ ꯏꯔꯣꯏꯔꯒꯗꯤ ꯀꯩꯗꯧ ꯍꯥꯏꯗꯤ ꯑꯩꯈꯣꯏꯗ ꯍꯦꯟꯅ ꯏꯔꯣꯏꯕ ꯌꯥꯡꯈꯠꯂꯛꯀꯅꯤ ꯑꯣꯔ ꯄꯥꯡꯒꯟ ꯍꯦꯟꯒꯠꯂꯛꯀꯅꯤ ꯑꯗꯨꯗꯒꯤ ꯏꯔꯣꯏꯕ ꯍꯩꯔꯛꯀꯅꯤ ꯍꯥꯏꯕ ꯑꯗꯨꯃꯥꯏꯅ ꯊꯥꯖꯕꯤꯁꯦ ꯃꯈꯣꯏꯗ ꯑꯌꯥꯝꯕ ꯃꯇꯝꯗ ꯂꯩ ꯍꯥꯏꯗꯤ ꯁꯨꯝꯇ ꯏꯔꯣꯏꯔꯒ ꯂꯩꯔꯒ ꯍꯦꯛꯇ ꯍꯩꯒꯗꯕ ꯅꯠꯇꯦ ꯇꯦꯛꯅꯤꯛ ꯑꯃ ꯇꯦꯛꯅꯤꯛ ꯑꯃ ꯈꯪꯉ ꯃꯇꯨꯡꯗ ꯇꯦꯛꯅꯤꯛ ꯑꯃ ꯈꯪꯕ ꯑꯗꯨꯗꯤ ꯑꯣꯖꯥ ꯒꯨꯔꯨꯗꯒꯤ ꯇꯝꯕ ꯇꯥꯔꯦ ꯑꯗꯨꯃꯥꯏꯅ ꯈꯪꯉꯕ ꯃꯇꯨꯡꯗ ꯏꯔꯣꯏꯕ ꯑꯗꯨꯅ ꯍꯦꯟꯅ ꯐꯒꯅꯤ ꯍꯥꯏꯕꯁꯤ ꯃꯈꯣꯏꯒꯤ ꯋꯥꯈꯜꯂꯣꯟꯗ ꯈꯪꯍꯜꯂꯒ ꯂꯩꯍꯜꯂꯒ ꯈꯪꯍꯜꯂ ꯃꯇꯨꯡꯗ ꯑꯗꯨꯃꯥꯏꯅ ꯁꯦꯝꯗꯣꯛꯄ ꯑꯗꯨ ꯀꯅꯥꯒꯨꯝꯕ ꯑꯃꯅ ꯏꯁꯤꯡ ꯀꯤꯕꯁꯤ ꯃꯥꯏꯊꯤꯕ ꯄꯤꯕꯁꯤ ꯏꯁꯤꯡꯒꯤ ꯃꯇꯥꯡꯗ ꯐꯖꯅ ꯈꯪꯍꯟꯕꯤꯕ ꯇꯥꯔꯦ ꯍꯥꯏꯗꯤ ꯏꯁꯤꯡ ꯏꯁꯤꯡꯁꯤꯅ ꯏꯁꯤꯡꯗ ꯀꯃꯥꯏꯅ ꯏꯔꯥꯛꯅꯍꯜꯂꯣꯏ ꯑꯣꯔ ꯑꯗ ꯏꯔꯥꯛꯅꯔꯁꯨ ꯀꯟꯕ ꯉꯝꯅꯕ ꯏꯔꯣꯏꯕ ꯍꯩꯍꯟꯕ ꯇꯥꯔꯦ ꯑꯗꯨꯃꯥꯏꯅ ꯏꯁꯤꯡꯗ ꯏꯔꯥꯛꯅꯔꯗꯤ ꯏꯔꯣꯏꯕ ꯍꯩꯇ꯭ꯔꯐꯥꯎꯗ ꯀꯃꯥꯏꯅ ꯀꯔꯝꯅ ꯑꯩꯈꯣꯏꯗ ꯑꯋꯥꯕꯗ ꯃꯥꯏꯌꯣꯛꯅꯒꯅꯤ ꯍꯥꯏꯕꯗꯨ ꯑꯗꯨꯝꯕꯒꯤ ꯃꯇꯥꯡꯗ ꯈꯤꯇꯪ ꯈꯪꯍꯟꯕ ꯑꯗꯨꯗ ꯏꯁꯤꯡꯒꯤ ꯃꯔꯝꯗ ꯍꯦꯟꯅ ꯈꯪꯍꯟꯕ ꯑꯗꯨꯃꯥꯏꯅ ꯈꯪꯍꯜꯂꯒꯗꯤ ꯀꯔꯤ ꯏꯁꯤꯡꯒꯤ ꯑꯀꯤꯕꯗꯨ ꯐꯔꯛꯀꯅꯦꯅ ꯈꯜꯂꯤ